ꯍꯜꯂꯣ ꯑꯥ ꯍꯣꯏ ꯆꯥꯔꯦ ꯅꯪꯗꯤ ꯎꯝ ꯀꯥꯡꯁꯣꯏ ꯆꯥꯏ ꯉꯁꯤꯗꯤ ꯅꯪꯗꯤ ꯑꯥ ꯑꯦ ꯑꯦ ꯑꯦ ꯍꯣꯏ ꯍꯣꯏ ꯅꯣꯏꯗꯤ ꯅꯨꯡꯉꯥꯏꯔꯤꯕ꯭ꯔꯥ ꯎꯝ ꯍꯣꯏ ꯍꯣꯏ ꯌꯥꯝ ꯀꯨꯏꯈ꯭ꯔꯦ

ꯍꯣꯏ ꯆꯠꯀꯅꯤ ꯍꯣꯏ ꯍꯣꯏ ꯑꯥ ꯑꯗꯨꯝ ꯂꯩꯌꯦꯗ ꯍꯣꯏ ꯍꯣꯏ ꯍꯣꯏ ꯅꯪꯁꯨ ꯂꯥꯛꯀꯅꯤꯀꯣ ꯎꯝ ꯂꯥꯛꯑꯣꯅꯦ ꯍꯣꯏ ꯈ꯭ꯔꯤꯁꯃꯥꯁ ꯌꯥꯎꯗ꯭ꯔꯗꯤ ꯅꯨꯡꯉꯥꯏꯇꯦ

ꯍꯣꯏ ꯍꯣꯏ ꯂꯥꯛꯀꯅꯤ ꯑꯩꯁꯨ ꯍꯣꯏ ꯂꯥꯛꯀꯅꯤꯅ ꯇꯧꯕꯅꯦ ꯑꯗꯨ ꯎꯝ ꯎꯝ ꯅꯪ ꯂꯥꯛꯇ꯭ꯔꯗꯤ ꯕꯣꯔꯤꯡ ꯆꯨꯏꯋꯦꯍꯦ ꯍꯣꯏ ꯅꯨꯃꯤꯠ ꯃꯉꯥ ꯇꯧꯅꯤ ꯍꯥꯏ ꯍꯣꯏ ꯅꯨꯡꯉꯥꯏꯅꯤ

ꯍꯣꯏ ꯍꯣꯏ ꯎꯝ ꯐꯔꯦ

ꯍꯣꯏ ꯍꯣꯏ